ꯑꯥꯏ ꯑꯥꯏ ꯇꯤ ꯁꯤꯡ ꯑꯥꯏ ꯑꯥꯏ ꯑꯦꯁ ꯁꯤ ꯑꯥꯏ ꯑꯥꯏ ꯑꯦꯟ ꯑꯁꯤꯒꯨꯝꯕ ꯑꯆꯧꯕ ꯃꯍꯩ ꯂꯣꯏꯁꯪꯁꯤꯡ ꯑꯁꯤ ꯄꯨꯝꯅꯃꯛꯅ ꯁꯦꯟ ꯄꯨꯊꯣꯛꯄ ꯉꯝꯗꯦ ꯍꯥꯏꯖꯅꯤꯡꯉꯤ ꯑꯗꯨꯒ ꯍꯤꯔꯝ ꯑꯁꯤꯗ ꯑꯊꯣꯏ ꯑꯍꯦꯟ ꯇꯥꯅꯕꯒꯤ ꯍꯥꯏꯔꯒꯗꯤ ꯏꯅꯥꯈꯨꯟꯕ ꯃꯆꯥꯁꯤꯡꯅ ꯄꯩꯁꯤ ꯌꯥꯝꯅ ꯄꯨꯊꯣꯛꯑꯒ ꯄ꯭ꯔꯥꯏꯚꯦꯠ ꯁ꯭ꯀꯨꯜꯗ ꯇꯝꯍꯟꯕ ꯉꯝꯃꯤ ꯑꯗꯨꯒ ꯂꯥꯏꯔꯕ ꯃꯆꯥꯁꯤꯡꯗꯤ ꯉꯝꯗꯦ ꯌꯥꯝꯅ ꯃꯥꯒꯤ ꯃꯁꯥꯗ ꯂꯥꯏꯔꯤꯛ ꯂꯥꯏꯁꯨ ꯄꯥꯅꯤꯡꯕꯒꯤ ꯑꯐꯕ ꯁ꯭ꯀꯨꯜꯗ ꯇꯝꯕ ꯉꯝꯅꯕꯒꯤ ꯄꯩꯁꯥ ꯌꯥꯝꯅ ꯆꯪꯗꯅ ꯇꯝꯕ ꯉꯝꯅꯕꯒꯤꯗꯃꯛꯇ ꯍꯣꯠꯅꯕ ꯍꯣꯠꯅꯍꯟꯅꯤꯡꯕ ꯐꯥꯎꯋꯤ